ꯑꯩꯅ ꯁꯨꯝ ꯈꯟꯕꯗ ꯏꯁꯩ ꯁꯛꯂꯝꯗꯥꯏꯗ ꯃꯤꯅ ꯃꯥꯒꯤ ꯃꯈꯣꯟ ꯈꯣꯟꯖꯦꯜ ꯁꯥꯖꯦꯜ ꯇꯧꯕꯁꯦ ꯑꯩꯈꯣꯏꯅ ꯑꯍꯥꯟꯕꯗ ꯑꯩꯈꯣꯏꯅ ꯏꯁꯥꯁꯦ ꯌꯥꯝꯅ ꯀꯥꯝꯗ ꯂꯩꯕ ꯑꯗꯨꯒ ꯌꯥꯝꯅ ꯍꯥꯏꯗꯤ ꯏꯪꯅ ꯌꯥꯝꯅ ꯏꯁꯥꯁꯦ ꯌꯥꯝ ꯄꯥꯈꯠꯇꯅ ꯌꯥꯝꯅ ꯀꯩ ꯍꯥꯏꯅꯤ ꯌꯥꯝꯅ ꯐꯨꯜ ꯄ꯭ꯔꯤꯄꯤꯌꯔꯗ ꯂꯩꯕ ꯑꯗꯒꯤꯗꯤ ꯂꯩꯕ ꯍꯥꯏꯁꯤ ꯀꯃꯥꯏꯅ ꯇꯧꯒꯗꯕꯅꯣ ꯍꯥꯏꯁꯦ ꯑꯩꯈꯣꯏꯅ ꯁꯣꯔꯁꯤ ꯁꯥꯟꯅꯕ ꯃꯊꯧ ꯇꯥꯏ ꯁꯨꯔ ꯌꯥꯝꯅ ꯁꯥꯡꯅ ꯆꯤꯡꯈꯠꯄ ꯑꯗꯒꯤ ꯌꯥꯝꯅ ꯋꯥꯈꯜꯁꯤꯗ ꯃꯈꯣꯏꯒꯤ ꯀꯣꯛꯁꯤꯗ ꯌꯥꯝꯅ ꯃꯥꯏꯟꯁꯤ ꯔꯤꯂꯦꯛꯁ ꯑꯣꯏꯕ ꯑꯃ ꯗꯔꯀꯥꯔ ꯑꯣꯏꯌꯦ ꯌꯥꯝꯅ ꯃꯊꯧ ꯇꯥꯏ ꯑꯗꯨꯅ ꯑꯩꯈꯣꯏꯅ ꯏꯁꯩ ꯁꯛꯑꯝꯗꯥꯏꯁꯤꯗ ꯑꯩꯈꯣꯏꯅ ꯑꯩꯈꯣꯏꯅ ꯈꯔ ꯃꯇꯝ ꯈꯤꯇꯪ ꯏꯁꯩ ꯁꯛꯂꯝꯗꯥꯏ ꯈꯤꯇꯪ ꯋꯥꯠꯂꯤꯉꯩ ꯃꯇꯝꯁꯤꯗ ꯑꯩꯈꯣꯏꯅ ꯁꯣꯔ ꯁꯥꯟꯅꯕ ꯁꯣꯔꯁꯤ ꯁꯥꯟꯅꯕꯁꯤꯗꯅ ꯑꯩꯈꯣꯏꯅ ꯌꯥꯝꯅ ꯍꯣꯔꯦꯟ ꯑꯗꯨꯝ ꯁꯥꯖꯦꯟ ꯇꯧꯕꯁꯤꯅꯗꯤ ꯑꯩꯈꯣꯏꯗ ꯌꯥꯝꯅ ꯐꯥꯒꯠꯇꯕꯅꯤ ꯑꯗꯨꯅ ꯑꯗꯨꯗꯨꯅ ꯑꯩꯈꯣꯏꯗ ꯌꯥꯝꯅ ꯈꯨꯗꯣꯡ ꯆꯥꯕ ꯄꯤ ꯍꯥꯏꯕꯗꯤ ꯑꯩꯈꯣꯏꯅ ꯑꯅꯤꯔꯛ ꯑꯍꯨꯝꯔꯛ ꯌꯥꯝꯅ ꯁꯦꯝꯕ ꯑꯗꯒꯤ ꯏꯁꯤꯡ ꯑꯁꯥꯕ ꯈꯤꯇꯪ ꯊꯛꯄꯤꯕ ꯑꯗꯒꯤ ꯈꯅꯥꯎꯁꯤꯗ ꯌꯥꯝꯅ ꯀꯔꯤ ꯍꯥꯏꯅ ꯄꯟꯕ ꯈꯣꯠꯄ ꯀꯔꯤ ꯀꯔꯥ ꯂꯩꯍꯟꯗꯕ ꯑꯗꯨꯁꯤꯡꯅ ꯑꯩꯈꯣꯏꯅ ꯏꯁꯤꯡ ꯏꯁꯩ ꯁꯛꯄꯗ ꯌꯥꯝꯅ ꯀꯥꯟꯅꯕ ꯑꯣꯏꯍꯜꯂꯦ ꯑꯗꯒꯤ ꯑꯩ ꯏꯁꯥꯅ ꯌꯥꯝꯅ ꯄ꯭ꯔꯤꯄꯤꯌꯔ ꯇꯧꯕ ꯍꯥꯏꯌꯣ ꯍꯥꯏꯔꯒꯗꯤ ꯑꯩꯈꯣꯏꯅ ꯀꯃꯥꯏꯅ ꯃꯤ ꯑꯃꯒ ꯑꯃꯒꯕꯨꯗꯤ ꯃꯥꯟꯅꯗꯦ ꯑꯩꯒꯤ ꯏꯁꯥꯒꯤ ꯑꯣꯏꯅꯗꯤ ꯌꯥꯝꯅ ꯍꯧꯖꯤꯛꯀꯤ ꯍꯥꯏꯈꯤꯕꯒꯨꯝꯅ ꯏꯁꯤꯡ ꯂꯨꯝꯕꯨ ꯂꯨꯝꯕꯨ ꯁꯥꯕ ꯑꯗꯨꯝ ꯊꯛꯆꯩ ꯑꯩꯁꯦ ꯑꯗꯒꯤ ꯈꯔ ꯂꯥꯎꯕ ꯈꯤꯇꯪ ꯋꯥꯡꯅ ꯆꯤꯡꯈꯠꯂꯒ ꯑꯃꯨꯛ ꯁꯥꯟꯅꯕ ꯑꯗꯒꯤ ꯈꯤꯇꯪ ꯅꯦꯝꯅ ꯑꯃꯨꯛ ꯁꯥꯟꯅꯕ ꯑꯗꯨꯃꯥꯏꯅ ꯇꯧꯗꯅ ꯑꯩꯈꯣꯏꯁꯦ ꯑꯗꯨꯃꯥꯏꯅ ꯁꯥꯟꯅꯩꯌꯦ ꯑꯗꯨꯃꯥꯏꯅ ꯑꯗꯒꯤ ꯑꯩꯈꯣꯏ ꯑꯗꯨꯝ ꯏꯁꯩ ꯁꯛꯂꯝꯗꯥꯏꯁꯤꯗ ꯑꯩꯈꯣꯏꯅ ꯌꯥꯝ ꯑꯌꯥꯛꯄ ꯄꯣꯠ ꯆꯥꯕꯤꯗꯕ ꯑꯗꯨꯒ ꯌꯥꯝꯅ ꯑꯩꯈꯣꯏꯒꯤ ꯀꯩꯅꯣꯁꯤꯗ ꯋꯥꯈꯜꯁꯤꯗ ꯃꯥꯏꯟꯁꯤꯗ ꯄꯥꯈꯠꯄ ꯍꯦꯛꯇ ꯄꯥꯈꯠꯄ ꯂꯩꯕ ꯇꯥꯔꯒꯗꯤ ꯑꯩꯈꯣꯏꯁꯦ ꯈꯣꯟꯖꯦꯜꯁꯦ ꯅꯤꯛꯇꯅꯅꯦ ꯌꯥꯝꯅ ꯅꯤꯡꯑꯒꯗꯤ ꯅꯨꯡꯉꯥꯏꯇꯦꯕ ꯑꯩꯈꯣꯏꯗ ꯍꯣꯔꯦꯟꯗꯤ ꯃꯤꯗ ꯇꯥꯕꯗꯁꯨ ꯌꯥꯝꯅ ꯅꯨꯡꯉꯥꯏꯔꯔꯣꯏ ꯑꯗꯨꯅ ꯏꯁꯥꯁꯦ ꯌꯥꯝꯅ ꯅꯝꯕꯔ ꯋꯥꯟꯗ ꯃꯥꯏꯟꯁꯦ ꯄꯨꯔꯥ ꯔꯤꯂꯦꯛꯁ ꯂꯩꯍꯟꯕ ꯑꯗꯒꯤ ꯅꯝꯕꯔ ꯋꯥꯟꯗꯨꯗ ꯑꯣꯏꯒꯗꯕ ꯑꯗꯒꯤ ꯃꯊꯪꯗꯅ ꯑꯩꯈꯣꯏꯒꯤ ꯈꯣꯟꯖꯦꯜꯁꯦ ꯏꯁꯤꯡ ꯊꯛꯄꯤꯔꯒ ꯑꯗꯨꯃꯥꯏꯅ ꯁꯦꯝꯃꯦ ꯑꯩꯒꯤ ꯑꯣꯏꯅꯗꯤ